ꯌꯦꯟ ꯉꯥꯅꯨꯒꯤ ꯊꯕꯛ ꯂꯣꯏꯕꯁꯤꯁꯨ ꯑꯗꯨꯝ ꯂꯣꯏꯅꯤꯡꯉꯦ ꯃꯔꯝꯗꯤ ꯑꯗꯨꯕꯨ ꯖꯒꯥꯁꯦ ꯐꯖꯅ ꯑꯩꯈꯣꯏꯒꯤꯁꯦ ꯆꯥꯎꯔꯒ ꯃꯣꯏꯁꯦ ꯐꯖꯅ ꯂꯣꯏꯕ ꯑꯣꯏꯔꯗꯤ ꯐꯕ ꯑꯩꯈꯣꯏꯒꯤ ꯖꯒꯥꯁꯦ ꯈꯤꯇꯪ ꯑꯩꯉꯣꯟꯗ ꯏꯅꯞ ꯑꯣꯏꯗꯕ ꯍꯥꯏꯇꯥꯔꯦꯅꯦ ꯂꯩꯔꯤꯕ ꯐꯤꯕꯝꯁꯦ ꯑꯗꯨꯒ ꯌꯦꯟ ꯉꯥꯅꯨ ꯂꯣꯏꯕꯗ ꯑꯩꯈꯣꯏ ꯁꯤꯁꯤꯅ ꯑꯗꯨꯝ ꯁꯞꯐꯤꯁꯦꯟꯁꯨ ꯑꯣꯏꯗꯦ ꯍꯥꯏꯇꯥꯔꯦꯅꯦ ꯃꯥ ꯀꯩꯒꯤꯅꯣ ꯍꯥꯏꯔꯒꯗꯤ ꯂꯝꯗꯣ ꯄꯤꯛꯄꯅꯤꯅ ꯑꯇꯣꯞꯄ ꯊꯕꯛꯇꯁꯨ ꯑꯩꯈꯣꯏꯁꯦ ꯑꯗꯨꯝ ꯀꯩꯅꯣ ꯇꯧꯋꯦ ꯑꯃꯗꯒꯤ ꯑꯃꯗꯒꯤ ꯇꯧꯔꯒ ꯀꯩꯅꯣ ꯇꯧꯋꯦ ꯁꯤꯈꯛꯇꯅ ꯑꯩꯈꯣꯏꯒꯤ ꯁꯞꯐꯤꯁꯦꯟ ꯑꯣꯏꯗꯕꯅꯤꯅ